ꯃꯅꯤꯄꯨꯔꯗ ꯖꯒꯣꯏ ꯏꯁꯩ ꯑꯁꯤ ꯌꯥꯝꯅ ꯆꯠꯅꯩ ꯁ꯭ꯀꯨꯜꯗ ꯀꯟꯁ꯭ꯔꯠꯇ ꯑꯗꯒꯤ ꯀꯝꯄꯤꯇꯤꯁꯟꯗ ꯑꯗꯨꯝ ꯖꯒꯣꯏ ꯏꯁꯩ ꯑꯗꯨꯝ ꯌꯥꯎꯏ ꯏꯁꯥꯃꯛꯁꯨ ꯖꯒꯣꯏ ꯏꯁꯩ ꯑꯁꯤ ꯄꯥꯝꯖꯩ ꯏꯁꯩ ꯇꯝꯕꯁꯨ ꯆꯠꯂꯤ ꯑꯗꯨꯒ ꯑꯩꯈꯣꯏꯒꯤ ꯀꯜꯆꯔ ꯀꯜꯆꯔ ꯅꯥꯒꯥ ꯗꯥꯟꯁꯀꯨꯝꯕ ꯑꯗꯒꯤ ꯃꯩꯇꯩꯒꯤ ꯃꯣꯏꯒꯤ ꯂꯥꯏ ꯍꯔꯥꯎꯕ ꯑꯗꯒꯤ ꯕꯦꯝꯕꯨ ꯗꯥꯟꯁꯀ ꯍꯥꯏꯕ ꯑꯩꯈꯣꯏ ꯀꯜꯆꯔꯒꯤ ꯗꯥꯟꯁꯁꯤꯡ ꯑꯁꯤ ꯄ꯭ꯔꯤꯊꯤꯕꯤꯗꯁꯨ ꯃꯐꯝ ꯀꯌꯥꯗꯁꯨ ꯃꯁꯛ ꯈꯪꯍꯜꯂꯤ ꯑꯗꯒꯤ ꯖꯒꯣꯏ ꯗꯥꯟꯁ ꯑꯁꯤꯅ ꯃꯤꯑꯣꯏꯕꯗꯁꯨ ꯅꯨꯡꯉꯥꯏꯍꯜꯂꯤ ꯑꯗꯨꯒ ꯏꯁꯩ ꯁꯩ ꯁꯛꯄꯅ ꯃꯈꯣꯟꯁꯨ ꯐꯖꯍꯜꯂꯤ ꯑꯗꯒꯤ ꯗꯥꯟꯁ ꯇꯧꯕꯗꯁꯨ ꯍꯥꯏꯗꯤ ꯀꯝꯄꯤꯇꯤꯁꯟꯒꯨꯝꯕ ꯇꯧꯕ ꯏꯟꯇꯔꯦꯁ ꯌꯥꯝꯅ ꯂꯩꯍꯜꯂꯤ ꯃꯤꯑꯣꯏꯕꯗ ꯗꯥꯟꯁ ꯗꯥꯟꯁ ꯑꯃꯁꯨꯡ ꯏꯁꯩ ꯑꯁꯤ ꯌꯥꯝꯅꯁꯨ ꯅꯨꯡꯉꯥꯏꯕ ꯑꯗꯒꯤ ꯌꯥꯝꯅꯁꯨ ꯁꯛ ꯈꯪꯅꯕ ꯀꯜꯆꯔꯦꯜ ꯀꯜꯆꯔꯦꯜ ꯑꯗꯨꯒꯨꯝꯕ ꯗꯥꯟꯁ ꯏꯁꯥ ꯏꯁꯥꯃꯛꯁꯨ ꯑꯗꯨꯝ ꯏꯁꯩ ꯑꯁꯤ ꯄꯥꯝꯖꯩ ꯑꯗꯨꯒ ꯀꯔꯤ ꯀꯔꯥ ꯀꯝꯄꯤꯇꯤꯁꯟꯒꯨꯝꯕ ꯅꯠꯇ꯭ꯔꯁꯨ ꯑꯗꯨꯝ ꯇꯧꯅꯕ ꯌꯥꯎꯏ